ꯑ ꯍꯜꯂꯣ ꯀꯅꯥ ꯑꯣꯏꯕꯤꯔꯕꯅꯣ ꯑꯣ ꯁꯣꯝꯁꯦ ꯀꯩꯅꯣ ꯅꯤꯡꯊꯧꯈꯣꯡꯗꯩ ꯑꯣꯏꯔꯕ꯭ꯔꯣ ꯑꯗꯨ ꯁꯣꯝ ꯐꯥꯔꯝ ꯇꯧꯕꯤꯕ ꯅꯠꯇ꯭ꯔꯣ ꯑꯣ ꯑꯩꯁꯦ ꯌꯥꯔꯜ ꯄꯥꯠꯇꯅꯦ ꯐꯥꯔꯝꯗꯣ ꯃꯥꯒꯤ ꯄꯥꯛ ꯆꯥꯎꯕꯗꯣ ꯄꯔꯤ ꯑꯃꯔꯣꯝꯒꯤ ꯂꯩꯖꯩꯑꯕꯀꯣ ꯑꯗꯣ ꯑꯩꯁꯦ ꯉꯁꯤꯁꯦ ꯑꯍꯥꯟꯕ ꯇꯧꯒꯗꯕꯅꯦꯕꯀꯣ ꯍꯟꯗꯛꯁꯦ ꯐꯥꯔꯝꯁꯦ ꯑꯍꯥꯟꯕ ꯇꯧꯒꯗꯕ ꯑꯗꯩꯗ ꯃꯥꯒꯤ ꯐꯥꯔꯝꯒꯤ ꯁꯦꯝꯕ ꯁꯥꯕ ꯂꯤꯡꯕꯟ ꯇꯥꯈꯠꯄ ꯀꯔꯤ ꯀꯔꯥꯗꯣ ꯑꯗꯣꯝꯅ ꯈꯪꯉꯒꯗꯤ ꯈꯖꯤꯛꯇ ꯍꯥꯏꯕꯤꯔꯛꯑꯣ ꯑꯣ ꯎꯝ ꯑꯗꯨꯒ ꯍꯥꯟꯅ ꯁꯤꯠ ꯅꯥꯟꯅ ꯁꯦꯡꯗꯣꯛꯀꯗ꯭ꯔ ꯍꯣꯏ ꯄꯥꯛ ꯆꯥꯎꯕꯗꯨꯒꯤ ꯔꯦꯠꯇꯨꯕꯨꯗꯤ ꯄꯥꯛ ꯆꯥꯎꯕ ꯌꯦꯡꯉꯒ ꯍꯥꯏꯕꯤꯔꯛꯑꯒꯁꯨ ꯍꯥꯟꯅ ꯃꯥꯒꯤ ꯂꯩꯄꯟꯗꯨꯒꯤ ꯑꯋꯥꯡꯕ ꯀꯩꯗꯧꯕ ꯑꯗꯒꯤ ꯃꯅꯨꯡ ꯁꯦꯡꯗꯣꯛꯄ ꯁꯤꯠꯄ ꯁꯦꯡꯕ ꯑꯗꯨꯗꯤ ꯍꯥꯏꯐꯦꯠꯇꯪ ꯍꯥꯏꯕꯤꯔꯛꯄ ꯌꯥꯒꯗ꯭ꯔ ꯎꯝ ꯅꯣꯡꯃꯗ ꯃꯤ ꯑꯃꯗ ꯃꯤ ꯑꯗꯨ ꯑꯩꯗꯤ ꯑꯩ ꯄꯔꯤꯃꯨꯛꯅꯤꯅ ꯃꯤ ꯑꯃꯅ ꯌꯥꯔꯗ꯭ꯔ ꯑꯅꯤꯅ ꯌꯥꯒꯗ꯭ꯔ ꯁꯤꯅꯤ ꯐꯣꯟꯗꯣ ꯊꯝꯕꯤꯈꯤꯅꯨ ꯑꯝꯇꯒ